ꯊꯥ ꯑꯃꯁꯨꯡ ꯌꯨꯅꯤꯚꯔꯁ ꯑꯁꯤ ꯊꯤꯖꯤꯟꯅꯕ ꯑꯩꯈꯣꯏꯗ ꯀꯣꯁꯃꯤꯛ ꯁꯇ꯭ꯔꯛꯆꯔ ꯁꯤꯡꯒꯤ ꯍꯧꯔꯛꯐꯝ ꯑꯃꯁꯨꯡ ꯏꯚꯣꯂꯨꯁꯟꯒꯤ ꯃꯇꯥꯡꯗ ꯇꯥꯛꯏ ꯃꯁꯤꯅ ꯐꯟꯗꯥꯃꯦꯟꯇꯦꯜ ꯐꯤꯖꯤꯛꯁ ꯀꯤ ꯃꯇꯥꯡꯗ ꯑꯩꯈꯣꯏꯅ ꯈꯪꯕ ꯍꯦꯟꯒꯠꯂꯤ ꯃꯁꯤꯅ ꯑꯩꯈꯣꯏꯗ ꯃꯇꯝꯒꯤ ꯃꯇꯨꯡꯏꯟꯅ ꯌꯥꯁꯤꯟꯅꯕ ꯑꯃꯁꯨꯡ ꯇꯣꯞ ꯇꯣꯞꯄ ꯄꯨꯋꯥꯔꯤꯕꯨ ꯑꯃꯠꯇꯗ ꯑꯣꯏꯅ ꯄꯨꯟꯁꯤꯟꯕ ꯌꯥꯍꯜꯂꯤ ꯑꯩꯈꯣꯏꯒꯤ ꯁꯣꯂꯔ ꯁꯤꯁꯇꯦꯝ ꯑꯁꯤ ꯑꯇꯣꯞꯄꯁꯤꯡꯒ ꯆꯥꯡꯗꯝꯅꯗꯨꯅ ꯑꯩꯈꯣꯏꯅ ꯀꯣꯁꯃꯣꯁꯀꯤ ꯄ꯭ꯔꯤꯊꯤꯕꯤꯒꯤ ꯃꯐꯝ ꯈꯨꯗꯤꯡꯒꯤ ꯀꯟꯇꯦꯛ ꯐꯪꯍꯜꯂꯤ ꯑꯃꯁꯨꯡ ꯑꯦꯛꯁꯇ꯭ꯔꯥ ꯇ꯭ꯔꯦꯗꯤꯁꯟꯅꯦꯜ ꯂꯥꯏꯐꯀꯤ ꯊꯤꯖꯤꯟꯕꯗ ꯃꯩ ꯊꯣꯛꯍꯜꯂꯤ ꯏꯁꯄꯦꯁ ꯑꯦꯛꯁꯄ꯭ꯂꯣꯔꯦꯁꯅꯦꯜꯅ ꯇꯦꯛꯅꯣꯂꯣꯖꯤꯒꯤ ꯑꯅꯧꯕ ꯊꯧꯑꯣꯡꯁꯤꯡ ꯊꯧꯒꯠꯂꯤ ꯑꯃꯁꯨꯡ ꯃꯥꯂꯦꯝꯒꯤ ꯑꯣꯏꯅ ꯄꯨꯟꯅ ꯊꯕꯛ ꯇꯧꯃꯤꯟꯅꯍꯟꯕꯗ ꯌꯦꯠꯂꯤ ꯃꯁꯤꯅ ꯅꯠꯇꯅ ꯃꯁꯤꯗ ꯑꯉꯛꯄ ꯑꯃꯁꯨꯡ ꯋꯥꯈꯜ ꯈꯟꯕ ꯄꯣꯛꯍꯜꯂꯤ ꯃꯤꯑꯣꯏꯕꯒꯤ ꯂꯩꯔꯤꯕ ꯑꯁꯤꯅ ꯃꯇꯥꯡꯗ ꯏꯆꯝ ꯆꯝꯕ ꯃꯤꯠꯌꯦꯡ ꯑꯃ ꯄꯤꯔꯤ ꯑꯃꯁꯨꯡ ꯁꯥꯏꯟꯁ ꯑꯃꯁꯨꯡ ꯌꯨꯅꯤꯚꯔꯁꯇ ꯑꯩꯈꯣꯏꯒꯤ ꯃꯐꯝ ꯑꯁꯤꯕꯨ ꯍꯦꯟꯅ ꯊꯤꯒꯠꯄ ꯐꯣꯡꯗꯣꯛꯏ